ꯑꯩꯒꯤ ꯄꯣꯖꯤꯇꯤꯞ ꯑꯦꯛꯁꯄꯤꯔꯤꯌꯦꯟꯁ ꯄ꯭ꯔꯗꯛꯇꯤ ꯑꯩꯅ ꯊꯥꯡ ꯑꯁꯤ ꯈꯜꯂꯤ ꯃꯔꯝꯗꯤ ꯊꯥꯡ ꯍꯥꯏꯕꯁꯤ ꯑꯩꯈꯣꯏꯒꯤ ꯅꯣꯡꯃꯒꯤ ꯍꯤꯡꯕꯗ ꯁꯣꯏꯗꯅ ꯆꯪꯗꯕ ꯌꯥꯗꯕ ꯄꯣꯠꯁꯛ ꯑꯃ ꯑꯣꯏ ꯑꯗꯨꯅ ꯑꯩꯅ ꯊꯥꯡ ꯑꯁꯤ ꯈꯟꯕꯅꯤ ꯑꯩꯅ ꯈꯨꯗꯝ ꯑꯣꯏꯅ ꯍꯥꯏꯔꯕꯗ ꯌꯦꯡꯉꯨ ꯅꯣꯡꯃꯒꯤ ꯆꯥꯛ ꯊꯣꯡꯕ ꯍꯥꯏꯔꯣ ꯆꯥꯛ ꯊꯣꯡꯕ ꯃꯇꯝꯗ ꯑꯩꯈꯣꯏꯅ ꯆꯥꯛ ꯈꯛꯇ ꯊꯣꯡꯕꯗꯤ ꯌꯥꯗꯕꯅꯤꯅ ꯑꯩꯈꯣꯏꯅ ꯑꯦꯟꯁꯥꯡ ꯍꯥꯏꯕ ꯑꯃꯁꯨ ꯊꯣꯡꯉꯤ ꯃꯗꯨꯗ ꯑꯩꯈꯣꯏꯅ ꯊꯥꯡ ꯁꯤꯖꯤꯟꯅꯩ ꯑꯦꯟꯁꯥꯡꯁꯦ ꯊꯥꯡ ꯁꯤꯖꯤꯟꯅꯗ꯭ꯔꯒꯗꯤ ꯀꯔꯝꯅ ꯈꯥꯏꯒꯅꯤ ꯑꯗꯨꯅ ꯑꯩꯈꯣꯏꯅ ꯃꯇꯥꯡꯁꯤꯗꯁꯨ ꯊꯥꯡ ꯁꯤꯖꯤꯟꯅꯩ ꯑꯩꯈꯣꯏꯅ ꯃꯩꯕꯨ ꯆꯨꯈꯠꯄ ꯑꯣꯏꯔꯣ ꯃꯩ ꯆꯨꯈꯠꯄ ꯃꯇꯝꯗ ꯎ ꯆꯪꯉꯤ ꯎ ꯆꯪꯕꯁꯤ ꯑꯩꯈꯣꯏꯅ ꯀꯃꯥꯏꯅ ꯈꯥꯏ ꯊꯥꯡꯅ ꯈꯥꯏ ꯇꯣ ꯊꯥꯡ ꯍꯥꯏꯔꯦꯗ ꯊꯥꯡ ꯃꯈꯜ ꯃꯌꯥꯝ ꯑꯃ ꯂꯩ ꯑꯦꯟꯁꯥꯡ ꯁꯦꯝꯅꯕ ꯊꯥꯡ ꯎ ꯈꯥꯏꯅꯕ ꯊꯥꯡ ꯊꯥꯡꯆꯧ ꯁꯤꯡꯖꯪ ꯊꯥꯡꯗꯁꯨ ꯃꯈꯜ ꯃꯌꯥꯝ ꯑꯃ ꯂꯩꯈ꯭ꯔꯦ ꯑꯗꯨ ꯊꯥꯡꯁꯤ ꯊꯧꯗ꯭ꯔꯕꯗꯤ ꯈꯥꯏꯕꯁꯨ ꯌꯥꯗꯦ ꯑꯗꯨꯅ ꯑꯩꯈꯣꯏꯅ ꯊꯥꯡꯁꯦ ꯊꯧꯅ ꯊꯧꯅ ꯐꯦꯡꯉꯒ ꯊꯝꯃꯤ ꯊꯥꯡ ꯊꯧꯅ ꯐꯦꯡꯕꯒꯤ ꯃꯔꯝꯗꯤ ꯑꯩꯈꯣꯏꯅ ꯄꯣꯠꯇꯣ ꯈꯥꯏꯕ ꯃꯇꯝꯗ ꯌꯥꯝ ꯂꯥꯏꯅ ꯈꯥꯏꯕ ꯌꯥꯅꯕꯒꯤꯗꯃꯛꯇ ꯑꯩꯈꯣꯏꯅ ꯊꯥꯡꯁꯦ ꯊꯧꯅ ꯐꯦꯡꯉꯒ ꯊꯝꯃꯤ ꯁꯝꯅ ꯍꯥꯏꯔꯕꯗ ꯑꯩꯈꯣꯏꯅ ꯑꯦꯟꯁꯥꯡ ꯁꯦꯝꯕꯕꯨ ꯆꯠꯄ ꯑꯣꯏꯔꯣ ꯊꯥꯡꯁꯦ ꯊꯧꯗ꯭ꯔꯕꯗꯤ ꯁꯤꯖꯤꯟꯅꯕ ꯌꯥꯝ ꯅꯨꯡꯉꯥꯏꯇꯦ ꯑꯗꯨꯅ ꯊꯥꯡꯁꯦ ꯊꯧꯅ ꯊꯧꯅ ꯐꯦꯡꯉꯒ ꯊꯝꯃꯒꯗꯤ ꯑꯩꯈꯣꯏꯅ ꯁꯤꯖꯤꯟꯅꯕꯗꯁꯨ ꯂꯥꯏꯅ ꯁꯤꯖꯤꯟꯅꯕ ꯌꯥꯏ ꯑꯗꯨꯅ ꯊꯥꯡ ꯍꯥꯏꯕꯁꯦ ꯅꯣꯡꯃꯒꯤ ꯁꯤꯖꯤꯟꯅꯗ꯭ꯔꯕ ꯌꯥꯗ꯭ꯔꯕ ꯄꯣꯠꯁꯛ ꯑꯃ ꯑꯣꯏ ꯑꯗꯨꯅ ꯊꯥꯡ ꯑꯁꯤ ꯈꯟꯖꯕꯅꯤ